ꯂꯩꯀꯣꯜ ꯁꯦꯟꯅꯕ ꯈꯣꯠꯄꯁꯦ ꯑꯩꯅ ꯀ꯭ꯂꯥꯁ ꯇꯦꯟ ꯂꯣꯏꯔꯛꯄꯗꯒꯤ ꯑꯗꯨꯝ ꯍꯧꯔꯛꯈ꯭ꯔꯦꯕ ꯑꯗꯣ ꯁꯤꯁꯦ ꯑꯩꯅ ꯁꯦꯟꯅꯕꯁꯦ ꯀꯃꯥꯏꯅ ꯇꯧꯔꯒ ꯍꯧꯔꯛꯈꯤꯒꯦ ꯑꯗꯒꯤ ꯑꯩꯅ ꯀꯃꯥꯏꯅ ꯁꯦꯟꯅꯅꯤꯡꯕ ꯄꯣꯛꯂꯛꯀꯦ ꯍꯥꯏꯕꯁꯦ ꯁ ꯁꯤ ꯃꯌꯥꯝꯁꯦ ꯁꯣꯁꯦꯜ ꯃꯦꯗ꯭ꯌꯥꯁꯤꯗꯒꯤꯁꯨ ꯑꯣꯏꯗꯣꯏꯅꯦ ꯏꯟꯁꯇꯥꯒ꯭ꯔꯥꯝꯗ ꯄꯥꯝꯕꯤ ꯊꯥꯕ ꯈꯣꯠꯄ ꯁꯦꯀꯨꯂꯦꯟ ꯊꯥꯕ ꯁꯤ ꯃꯌꯥꯝꯁꯦ ꯎꯔꯨꯕꯗꯒꯤ ꯑꯩꯉꯣꯟꯗꯁꯨ ꯊꯥꯅꯤꯡꯕ ꯑꯦꯍ ꯃꯣꯏꯟ ꯊꯥꯏꯁꯦ ꯌꯥꯝꯅ ꯐꯖꯩꯅꯦ ꯑꯩꯈꯣꯏꯗꯁꯨ ꯊꯥꯅꯤꯡꯉꯦ ꯁꯤꯁꯦ ꯊꯣꯡꯅꯥꯎ ꯃꯄꯥꯗ ꯊꯥꯔꯗꯤ ꯌꯥꯝꯅ ꯐꯖꯅꯤ ꯁꯤꯁꯦ ꯁ꯭ꯇ꯭ꯌꯔ ꯃꯄꯥꯗ ꯊ ꯁ꯭ꯇ꯭ꯌꯔ ꯃꯄꯥꯗ ꯒꯝꯂꯥ ꯇꯧꯔꯒ ꯊꯥꯔꯗꯤ ꯐꯖꯅꯤ ꯁꯤꯁꯦ ꯁꯨꯃꯥꯡꯗ ꯊꯥꯔꯗꯤ ꯐꯖꯅꯤ ꯑꯁꯨꯃꯥꯏꯅ ꯈꯜꯂꯛꯈꯤꯕꯗꯣ ꯑꯗꯨꯗꯒꯤ ꯄꯣꯛꯈꯤꯕꯅꯦ ꯊꯥꯅꯤꯡꯕꯁꯦ ꯑꯗꯒꯤ ꯁꯤ ꯃꯌꯥꯝꯁꯦ ꯊꯥꯔꯀꯥꯟꯗ ꯐꯖꯕꯗꯣ ꯎꯔꯛꯄꯗꯒꯤꯁꯨ ꯑꯃꯨꯛ ꯍꯦꯟꯅ ꯃꯌꯥꯝ ꯃꯌꯥꯝ ꯊꯥꯅꯤꯡꯕ ꯑꯗꯒꯤ ꯁꯤ ꯀꯗꯥꯏꯗ ꯊꯥꯔꯒ ꯐꯖꯅꯤ ꯀꯥꯏꯅꯒ ꯁꯦꯝꯗꯣꯛ ꯁꯦꯝꯖꯤꯟ ꯇꯧꯔꯒ ꯊꯥꯅꯤꯡꯉꯛꯄꯗꯣ ꯑꯩ ꯁꯤꯗꯒꯤꯁꯨ ꯄꯣꯛꯈꯤꯕꯅꯦ